ꯑꯩꯒꯤ ꯏꯆꯤꯟ ꯏꯅꯥꯎ ꯑꯅꯤꯅꯤ ꯑꯩꯒꯤ ꯃꯈꯥꯗ ꯑꯃ ꯂꯩ ꯑꯗꯨꯒ ꯃꯤ ꯑꯃꯒ ꯃꯤ ꯑꯃꯒꯗꯤ ꯃꯥꯅꯗꯦ ꯑꯩꯒꯤ ꯑꯩꯅ ꯈꯜꯂꯤꯕ ꯋꯥꯈꯜ ꯑꯩꯒꯤ ꯏꯅꯥꯎꯄꯥꯅ ꯈꯜꯂꯤꯕ ꯋꯥꯈꯜ ꯇꯧꯕꯇꯕꯨ ꯑꯩꯒꯤ ꯑꯩꯒꯤ ꯁꯥꯏꯠꯇ ꯌꯦꯡꯉꯒꯗꯤ ꯑꯩꯅ ꯑꯩ ꯐꯣꯔꯋꯥꯗ ꯍꯥꯏꯕꯗꯨꯅꯤ ꯍꯥꯏꯗꯤ ꯃꯥꯡꯗ ꯆꯪꯁꯤꯜꯂꯤ ꯑꯩꯒꯤ ꯃꯥꯏ ꯄꯥꯛꯅꯕꯒꯤꯗꯃꯛꯇ